ꯏꯝꯐꯥꯜ ꯋꯦꯁ ꯗꯤꯁꯇ꯭ꯔꯤꯛꯀꯤ ꯖꯤꯂꯥ ꯑꯁꯤꯗ ꯈꯔ ꯃꯅꯨꯡ ꯍꯟꯖꯟꯅ ꯂꯩꯕ ꯃꯐꯝꯁꯤꯡꯗꯗꯤ ꯃꯍꯩ ꯃꯁꯤꯡ ꯇꯝꯕꯒꯤ ꯃꯔꯝꯗ ꯅꯨꯄꯤꯁꯤꯡꯗꯁꯨ ꯑꯗꯨꯛꯀꯤ ꯃꯇꯤꯛ ꯈꯨꯗꯣꯡ ꯆꯥꯗꯕ ꯃꯥꯌꯣꯛꯅꯔꯤ ꯍꯥꯏꯕꯗꯤ ꯁꯦꯟꯃꯤꯠꯂꯣꯟꯒꯤ ꯃꯔꯝꯗꯁꯨ ꯌꯥꯝꯅ ꯊꯤꯅ ꯁꯣꯊꯔꯤ ꯆꯠꯊꯣꯛ ꯆꯠꯁꯤꯟꯒꯤ ꯃꯔꯝꯗꯁꯨ ꯑꯗꯨꯛꯀꯤ ꯃꯇꯤꯛ ꯑꯋꯥꯕ ꯃꯥꯌꯣꯛꯅꯔꯤ ꯑꯗꯨꯅ ꯍꯧꯖꯤꯛꯀꯤ ꯃꯇꯝꯗꯗꯤ ꯑꯍꯜ ꯑꯣꯏꯔꯛꯄ ꯅꯨꯄꯤꯁꯤꯡꯗꯁꯨ ꯄꯦꯟꯁꯤꯟ ꯁ꯭ꯀꯤꯝꯒꯤ ꯈꯨꯗꯣꯡ ꯆꯥꯕꯁꯨ ꯀꯌꯥ ꯑꯃ ꯐꯪꯍꯟꯕꯤꯔꯦ